ꯍꯥꯏꯂꯣ ꯁꯤꯁꯦ ꯀꯩꯅꯣ ꯁꯣꯚꯥꯅꯤ ꯑꯣꯏꯕꯤꯕ꯭ꯔꯣ ꯑꯣ ꯅꯪꯒꯤ ꯄꯣꯠꯁꯦ ꯑꯩ ꯗꯤꯂꯤꯚꯔꯤ ꯇꯧꯒꯗꯧꯕꯅꯦꯀꯣ ꯉꯁꯤ ꯑꯩ ꯊꯕꯛ ꯑꯃ ꯂꯩꯕꯒꯤ ꯃꯤ ꯁꯤꯈꯤꯕꯒꯤ ꯑꯩꯈꯣꯏ ꯂꯩꯀꯥꯏꯗꯨꯗ ꯑꯩ ꯅꯣꯏꯒꯤ ꯑꯗꯨ ꯊꯤꯜꯂꯛꯄ ꯌꯥꯗ꯭ꯔꯦꯕꯀꯣ ꯑꯗꯨ ꯀꯔꯝ ꯇꯧꯁꯤꯒꯦ ꯅꯪ ꯊꯨꯅ ꯄꯥꯝꯕ꯭ꯔ ꯀꯔꯤ ꯀꯃꯥꯏꯅ ꯇꯧꯁꯤꯒꯦ ꯅꯨꯡꯊꯤꯜ ꯅꯨꯃꯤꯠꯋꯥꯏꯔꯝꯗꯤ ꯀꯩꯅꯣ ꯑꯁ ꯈꯪꯗꯦꯅꯦ ꯑꯃꯨꯔꯛ ꯀꯩꯅꯣ ꯀꯃꯥꯏꯅ ꯇꯧꯁꯤꯒꯦ ꯑꯗꯨ ꯑꯩ ꯁꯨꯄꯤꯔꯤꯌꯔ ꯈꯣꯏꯗꯁꯨ ꯍꯪꯒꯦ ꯀꯣ ꯑꯗꯨꯒ ꯑꯩꯅ ꯄꯥꯎꯁꯨ ꯄꯤꯒꯦ ꯑꯗꯨ ꯑꯩꯒꯤ ꯃꯔꯨꯞꯁꯤꯡꯁꯨ ꯀꯩꯅꯣ ꯌꯥꯕ꯭ꯔ ꯌꯥꯗꯕ꯭ꯔ ꯑꯗꯨꯁꯨ ꯍꯪꯒꯦꯕ ꯀꯩꯅꯣ ꯑꯦꯛꯆꯨꯌꯦꯜꯂꯤꯗꯤ ꯅꯪ ꯅꯣꯏꯒꯤꯁꯦ ꯗꯤꯂꯤꯚꯔꯤ ꯗꯦꯠꯇꯤ ꯍꯌꯦꯡ ꯍꯪꯆꯤꯠꯇ ꯅꯠꯇꯔꯒ ꯑꯗꯨꯒꯨꯝꯕ ꯇꯥꯕ ꯃꯥꯜꯂꯦꯅꯦ ꯑꯗꯨ ꯆꯨꯝꯕ꯭ꯔ ꯀꯣ ꯌꯦꯡꯉꯨꯅꯦ ꯍꯥꯏꯐꯦꯠ ꯌꯦꯡꯉꯨ ꯑꯥ ꯁꯇꯔꯗꯦꯗ ꯑꯣꯏꯕ ꯎꯝ ꯑꯁ ꯀꯔꯤ ꯀꯔꯤ ꯇꯧꯁꯤꯔ ꯑꯩ ꯀꯩꯅꯣ ꯌꯦꯡꯒꯦꯀꯣ ꯑꯗꯨ ꯃꯤ ꯀꯩꯅꯣ ꯍꯌꯦꯡ ꯑꯣꯏꯔꯗꯤ ꯄꯨꯡ ꯇꯔꯦꯠ ꯃꯈꯥꯏꯒꯨꯝꯕꯗꯨꯗ ꯂꯥꯛꯄ ꯌꯥꯏ ꯃꯌꯨꯝꯇ ꯀꯣ ꯎꯝ ꯑꯌꯨꯛꯇ ꯎꯝ ꯑꯗꯣ ꯄꯣꯠ ꯆꯩꯗꯣ ꯆꯨꯝꯃꯦ ꯆꯨꯝꯃꯦ ꯑꯣ ꯑꯣ ꯍꯌꯦꯡ ꯆꯠꯀꯗꯧꯔꯦ ꯀꯣ ꯑꯗꯨ ꯀꯩꯅꯣ ꯑꯣ ꯄꯨꯡ ꯇꯔꯥ ꯃꯈꯥꯏ ꯑꯗꯨ ꯀꯩꯅꯣ ꯌꯥꯎꯅꯕ ꯇꯧꯁꯦ ꯑꯗꯨꯒ ꯀꯩꯅꯣ ꯅꯣꯏꯒꯤ ꯀꯩꯅꯣ ꯍꯣꯔꯦꯟ ꯅꯣꯏ ꯂꯩꯇ꯭ꯔꯁꯨ ꯃꯤ ꯑꯃꯗ ꯀꯅꯣ ꯄꯥꯎ ꯐꯥꯎꯅꯕ ꯌꯥꯕ ꯅꯝꯕꯔ ꯑꯃ ꯅꯠꯇꯔꯒ ꯅꯣꯏ ꯍꯧꯒꯠꯇ꯭ꯔꯗꯤ ꯅꯝꯕꯔ ꯑꯃ ꯑꯜꯇꯔꯅꯦꯠ ꯅꯝꯕꯔ ꯑꯃ ꯄꯤꯕ ꯉꯝꯕ꯭ꯔ ꯍꯣꯏ ꯑꯗꯨꯗꯤ ꯐꯔꯦ ꯌꯥꯝ ꯐꯔꯦ ꯑ ꯍꯣꯏ ꯁꯤꯒꯤ ꯋꯥꯠꯁꯑꯞꯇꯨꯗ ꯊꯥꯕꯤꯌꯣ ꯍꯥꯏꯕꯗꯤ ꯍꯣꯔꯦꯟ ꯀꯩꯅꯣ ꯌꯧꯔꯦ ꯑꯩꯁꯨ ꯀꯩꯅꯣ ꯉꯟꯅ ꯇ꯭ꯔꯥꯏ ꯇꯧꯒꯦꯕ ꯀꯣ ꯑꯗꯨ ꯌꯧꯔꯒ ꯅꯪꯒꯤ ꯀꯩꯅꯣ ꯃꯤ ꯂꯩꯇ꯭ꯔꯦ ꯃꯥ ꯀꯔꯤ ꯀꯔꯥ ꯀꯩꯅꯣ ꯐꯣꯟ ꯄꯥꯏꯈꯠꯇ꯭ꯔꯦ ꯍꯥꯏꯔꯗꯤ ꯈꯔ ꯅꯨꯡꯉꯥꯏꯇꯕ ꯑꯗꯨꯅꯅꯤ ꯑꯗꯨꯅ ꯑꯗꯣ ꯀꯩꯅꯣ

ꯇꯧꯔꯔꯣꯏ ꯑꯩꯅ ꯁꯤꯟꯈ꯭ꯔꯅꯤ ꯑꯗꯨꯗꯤ ꯀꯩꯁꯨ ꯀꯥꯏꯗꯦ ꯑꯗꯨ ꯀꯩꯅꯣ ꯅꯠꯇ꯭ꯔꯗꯤ ꯑꯩ ꯂꯥꯛꯀꯅꯦꯕ ꯃꯤ ꯁꯤꯕꯒꯤ ꯐꯔꯛ ꯇꯥꯕꯀꯣ ꯑꯇꯩ ꯊꯕꯛꯇꯤ ꯑꯗꯨꯒꯨꯝꯕꯗꯤ ꯑꯩꯅ ꯁꯦꯝꯕ ꯌꯥꯕꯅꯤꯕ ꯑꯗꯨ ꯑꯩꯒꯤ ꯃꯔꯨꯞꯁꯤꯡꯁꯨ ꯍꯥꯏꯔꯁꯨ ꯀꯩꯅꯣ ꯌꯥꯝ ꯀꯔꯤ ꯍꯥꯏꯅꯤ ꯃꯣꯏ ꯌꯥꯝ ꯋꯤꯜꯂꯤꯟ ꯑꯣꯏꯅ ꯇꯧ ꯇꯧꯗꯕꯅꯤꯅ ꯐꯔꯛ ꯇꯥꯏꯌꯦꯕ ꯑꯗꯨꯒꯤꯅꯤ ꯎꯝ ꯌꯥꯅꯤꯀꯣ ꯑꯗꯨꯗꯤ ꯍꯌꯦꯡ ꯍꯌꯦꯡ ꯑꯌꯨꯛꯇ ꯂꯥꯛꯀꯦ ꯑꯗꯨ ꯅꯣꯏꯁꯨ ꯔꯦꯗꯤ ꯑꯣꯏꯅ ꯂꯩꯕꯤꯔꯣ ꯑꯩꯁꯨ ꯀꯩꯅꯣ ꯑꯩꯁꯨ ꯊꯕꯛ ꯆꯠꯅꯤꯡꯉꯥꯏ ꯂꯩꯕꯅꯤꯅ ꯅꯤꯡꯊꯤꯅ ꯑꯗꯨꯝ ꯇꯧꯕꯤꯎꯀꯣ ꯎꯝ ꯑ ꯍꯌꯦꯡ ꯄꯥꯎ ꯐꯥꯎꯅꯔꯁꯤ ꯑꯗꯨꯗꯤ ꯑꯥ